ꯍꯜꯂꯣ ꯎꯝ ꯍꯥꯏꯕꯤꯔꯛꯑꯣ ꯀꯅꯥꯅꯣ ꯍꯣꯏ ꯍꯥꯏꯗꯤ ꯀꯔꯤ ꯃꯇꯥꯡꯒꯤ ꯀꯥꯞꯅꯤꯡꯕꯒꯤꯅꯣ ꯍꯥꯏꯕꯗꯤ ꯃꯥꯒꯤ ꯃꯇꯥꯡꯗꯣ ꯎꯝ ꯎꯝ

ꯎꯝ ꯑꯗꯨ ꯀꯔꯤ ꯅꯨꯃꯤꯠꯀꯤ ꯑꯏꯗꯣꯏꯅꯣ ꯎꯝ ꯊꯥꯔꯇꯤꯋꯥꯟꯁꯦ ꯑꯩ ꯃꯣꯔꯅꯤꯡꯗꯗꯤ ꯁꯪꯉꯣꯏꯌꯦꯕꯀꯣ ꯑꯗꯣ ꯏꯚꯤꯅꯤꯡ ꯑꯗꯨꯝ ꯌꯥꯕ ꯅꯠꯇ꯭ꯔꯣ

ꯑꯣ ꯌꯥꯏꯌꯦ ꯑꯗꯣ ꯍꯥꯏꯕꯗꯤ ꯀꯔꯤ ꯀꯔꯤ ꯗ꯭ꯔꯦꯁ ꯁꯦꯠꯄ ꯈꯣꯠꯄ ꯀꯃꯥꯏ ꯇꯧꯕꯅꯣ

ꯌꯥꯏꯌꯦ ꯌꯥꯏꯌꯦ ꯑꯩꯈꯣꯏꯁꯨ ꯑꯗꯨꯃꯥꯏꯅ ꯇꯧꯔꯒ ꯍꯥꯏꯕꯗꯤ ꯄꯩꯁꯥ ꯇꯥꯜꯂꯤꯃꯤꯅ

ꯌꯥꯏꯌꯦ ꯑꯗꯣ ꯃꯐꯝꯗꯤ ꯍꯥꯏꯕꯗꯤ ꯑꯗꯨꯝ

ꯎꯝ ꯍꯣꯏ ꯍꯣꯏ ꯑꯗꯨ ꯑꯩꯒꯤꯗꯤ ꯑꯩꯒꯤ ꯑꯗꯨꯝ ꯑꯩꯒ ꯑꯗꯨꯝ ꯂꯣꯏꯅꯅ ꯆꯠꯂꯦꯕꯀꯣ ꯑꯗꯨꯅ ꯑꯩꯈꯣꯏ ꯑꯗꯨꯝ ꯄꯨꯟꯅ ꯑꯗꯨꯝ ꯂꯥꯛꯆꯒꯦ ꯍꯣꯏ

ꯌꯥꯏꯌꯦ ꯑꯗꯨꯝ ꯑꯩꯁꯨ ꯑꯩꯒꯤ ꯗ꯭ꯔꯦꯁ ꯑꯗꯨꯝ ꯆꯥꯟꯅꯕꯗꯨ ꯄꯨꯔꯛꯀꯦ ꯑꯗꯣ ꯅꯈꯣꯏꯅꯁꯨ ꯑꯗꯨꯝ ꯀꯩꯅꯣ ꯇꯧꯔꯒ ꯍꯥꯏꯕꯗꯤ ꯍꯌꯦꯡ ꯐꯖꯕ ꯑꯗꯨꯝ ꯈꯟꯕ ꯌꯥꯏꯗꯅꯀꯣ

ꯍꯣꯏ ꯍꯣꯏ ꯌꯥꯝ ꯅꯨꯡꯉꯥꯏꯔꯦ ꯑꯗꯨꯗꯤ ꯎꯝ ꯍꯣꯏ ꯍꯣꯏ